ꯍꯜꯂꯣ ꯑꯩꯈꯣꯏꯁꯦ ꯃꯅꯤꯄꯨꯔꯤꯗ ꯂꯝ ꯀꯣꯏꯕ ꯂꯥꯛꯆꯕꯅꯦꯕ ꯑꯗꯨ ꯅꯈꯣꯏ ꯍꯣꯇꯦꯜꯗ ꯆꯦꯡꯒꯨꯝꯒꯨꯝꯕ ꯐꯪꯒꯗ꯭ꯔꯥ ꯑꯩꯈꯣꯏꯁꯦ ꯑꯥ ꯏꯝꯐꯥꯜ ꯂꯣꯝꯗꯒꯤ ꯀꯦꯖꯤꯗ ꯀꯦ ꯖꯤ ꯑꯃꯈꯛꯇꯪ ꯂꯧꯖꯒꯦ ꯇꯧꯕ ꯃꯃꯟ ꯀꯌꯥ ꯂꯩꯕꯅꯣ ꯑꯥ ꯑꯗꯨꯗꯤ ꯄ꯭ꯂꯦꯠꯇꯅ ꯀꯌꯥ ꯑꯣꯏꯔꯤꯕ

ꯎꯝ ꯑꯣ ꯑꯣ ꯐꯔꯦ ꯐꯔꯦ ꯑꯗꯨꯗꯤ ꯑꯩꯈꯣꯏ ꯂꯥꯛꯆꯔꯒꯦ

ꯍꯣꯏ ꯍꯣꯏ ꯂꯥꯛꯑꯒꯦ ꯐꯔꯦ ꯊꯝꯖꯔꯒꯦ